ꯑꯣ ꯍꯂꯣ ꯚꯥꯏ ꯑꯥ ꯑꯥ ꯑꯥ ꯑꯣ ꯅꯪ ꯑꯦꯗꯃꯤꯁꯟ ꯇꯧꯔꯕꯣ ꯑꯩꯈꯣꯏ ꯁ꯭ꯀꯨꯜꯒꯤꯗꯣ ꯑꯩꯗꯤ ꯇꯧꯈ꯭ꯔꯦ ꯑꯗꯨ ꯍꯌꯦꯡ ꯂꯥꯁ ꯗꯦꯠꯅꯤ ꯍꯥꯏꯌꯦ ꯅꯪ ꯀꯩꯗꯧꯉꯩ ꯇꯧꯒꯗ꯭ꯔꯥ ꯑꯩꯗꯤ ꯂꯥꯁ ꯋꯤꯛ ꯇꯧꯈ꯭ꯔꯦ ꯉꯁꯤꯗꯤ ꯅꯪ ꯕꯤꯖꯤ ꯑꯣꯏꯕꯒꯤꯔꯣ ꯍꯣꯏ ꯍꯣꯏ ꯑꯩ ꯂꯥꯁ ꯋꯤꯛ ꯐ꯭ꯔꯥꯏꯗꯦꯗ ꯇꯧꯋꯦ ꯑꯣ ꯅꯪꯒꯤ ꯅꯦꯠꯋꯥꯛ ꯅꯪ ꯅꯨꯡꯉꯥꯏꯇꯕꯒꯤ ꯔꯤꯁꯛ ꯂꯧꯗꯕꯀꯣ ꯍꯌꯦꯡ ꯍꯣꯏ ꯅꯪꯅ ꯆꯠꯁꯦ ꯍꯥꯏꯔꯗꯤ ꯆꯠꯄꯤꯒꯦ ꯆꯠꯃꯤꯟꯅꯁꯦ ꯍꯣꯏ ꯍꯣꯏ ꯎꯝ ꯍꯣꯏ ꯍꯣꯏ ꯍꯣꯏ ꯑꯙꯥꯔ ꯀꯥꯔꯗ ꯖꯦꯔꯣꯛꯁ ꯑꯃ ꯇꯧꯔꯣꯀꯣ ꯑꯗꯨꯒ ꯄꯥꯁꯄꯣꯠ ꯑꯅꯤ ꯄꯦꯟꯁꯨ ꯄꯥꯏꯔꯣ ꯕꯥꯔꯠ ꯁꯔꯇꯤꯐꯤꯀꯦꯠꯁꯨ ꯅꯪꯅ ꯑꯦꯁ ꯇꯤ ꯀꯣꯇꯥ ꯑꯦꯁ ꯇꯤꯒꯤ ꯑꯃ ꯂꯧꯔꯣ ꯏꯟꯀꯝꯁꯨ ꯂꯧꯔꯣꯀꯣ ꯑꯗꯨꯒ

ꯍꯣꯏ ꯂꯥꯁ ꯌꯥꯔꯒꯤ ꯃꯥꯛꯁꯤꯠꯒꯤꯗꯣ ꯅꯪꯒꯤ ꯐꯣꯟꯗ ꯂꯩꯔꯕꯅꯤꯀꯣ ꯍꯣꯏ ꯑꯗꯨꯁꯨ ꯂꯧꯔꯣ ꯑꯗꯨꯒ ꯑꯦꯗꯃꯤꯁꯟꯗꯀꯣ ꯑꯩꯠ ꯊꯥꯎꯖꯟ ꯆꯪꯒꯅꯦꯕ ꯍꯣꯏ ꯑꯗꯨꯒ ꯐꯣꯝꯗ ꯁꯤꯛꯁꯇꯤꯀꯣ ꯍꯣꯏ ꯑꯗꯨ ꯍꯣꯏ ꯍꯣꯏ ꯒꯥꯔꯤꯅ ꯆꯠꯀꯗꯧꯕꯒꯤ ꯑꯣꯇꯣ ꯚꯥꯔꯥꯒꯤꯁꯨ ꯂꯧꯔꯣ ꯀꯣ ꯍꯣꯏ ꯍꯣꯏ ꯍꯥꯡꯉꯝꯒꯅꯤꯗ ꯍꯣꯏ ꯑꯗꯨꯝ ꯍꯥꯡꯕꯅꯤ ꯅꯨꯡꯇꯤꯒꯤ ꯀꯣ ꯍꯣꯏ ꯍꯣꯏ ꯊꯝꯃꯒꯦꯀꯣ ꯍꯣꯏ ꯍꯣꯏ ꯍꯣꯏ